ꯖꯤꯂꯥ ꯑꯁꯤꯗ ꯃꯤꯌꯥꯝꯅ ꯄꯥꯝꯅꯔꯤꯕ ꯈꯪꯅꯔꯤꯕ ꯆꯠꯅꯕꯤꯒꯤ ꯑꯣꯏꯕ ꯃꯊꯦꯜ ꯅꯠꯇ꯭ꯔꯒ ꯆꯤꯟꯖꯥꯛ ꯈꯔ ꯑꯗꯨ ꯄꯜꯂꯕꯗ ꯑꯈꯣꯏꯅ ꯎꯇꯤ ꯏꯔꯣꯝꯕ ꯀꯥꯡꯒꯧ ꯀꯥꯡꯁꯣꯏ ꯆꯝꯐꯨꯠ ꯍꯩ ꯊꯣꯡꯕ ꯁꯨꯇꯥꯅꯤ ꯉꯥꯗ ꯚꯦꯁ ꯅꯣꯟ ꯚꯦꯁꯇ ꯍꯥꯏꯔꯒꯅ ꯑꯩꯈꯣꯏꯅ ꯉꯥ ꯊꯣꯡꯕ ꯍꯥꯏꯔ ꯈ ꯈꯪꯅꯩ ꯍꯥꯏꯔꯤꯕꯁꯤ ꯎꯇꯤ ꯍꯥꯏꯔꯤꯕ ꯆꯤꯟꯖꯥꯛ ꯑꯁꯤ ꯑꯇꯩ ꯑꯇꯣꯞꯄ ꯃꯐꯝꯗ ꯀꯌꯥ ꯆꯥꯅꯗꯦ ꯍꯥꯏꯔꯤꯕꯁꯤ ꯀ꯭ꯔꯝꯗꯧꯅ ꯊꯣꯡꯒꯦ ꯍꯥꯏꯕ ꯃꯇꯝꯗ ꯏꯆꯝ ꯆꯝꯕ ꯑꯩꯈꯣꯏꯅ ꯍꯣꯏ ꯎꯇꯤ ꯑꯁꯪꯕ ꯊꯣꯡꯕ ꯍꯥꯏꯔꯒꯅ ꯃꯈꯜ ꯃꯊꯦꯜꯒꯤ ꯃꯅꯥ ꯃꯁꯤꯡ ꯈꯔ ꯑꯩꯈꯣꯏꯅ ꯇꯧꯔꯒ ꯊꯣꯡꯖꯩ ꯍꯥꯏꯔꯤꯕꯁꯤꯗ ꯁꯣꯗꯥꯕꯥꯏꯒꯞ ꯍꯥꯞꯇꯨꯅ ꯊꯣꯡꯏ ꯑꯗꯒꯤ ꯏꯔꯣꯝꯕ ꯍꯥꯏꯔꯤꯕꯁꯤ ꯃꯐꯝ ꯑꯇꯩꯗ ꯐꯪꯗꯦ ꯍꯥꯏꯔꯤꯕꯁꯤꯗꯅ ꯑꯩꯈꯣꯏꯅ ꯂꯩꯖꯕ ꯕꯦꯖꯤꯇꯦꯕꯜ ꯈꯔꯒ ꯃꯅꯥ ꯃꯁꯤꯡ ꯈꯔꯒ ꯃꯁꯤꯗ ꯃꯔꯨ ꯑꯣꯏꯅ ꯁꯤꯖꯤꯟꯅꯔꯤꯕ ꯍꯥꯏꯔꯒꯗꯤ ꯑꯩꯈꯣꯏꯅ ꯉꯥꯔꯤ ꯍꯥꯏꯅ ꯈꯪꯅꯔꯤꯕ ꯑꯁꯤ ꯌꯥꯎꯗꯨꯅ ꯁꯤꯖꯤꯟꯅꯩ ꯀꯥꯡꯁꯣꯏꯗꯁꯨ ꯃꯉꯥꯏ ꯃꯄꯥꯜ ꯂꯝꯒꯤ ꯍꯥꯏꯔꯒꯅ ꯁ꯭ꯇꯤꯝ ꯐꯨꯠ ꯍꯥꯏꯔꯤꯕꯗꯨꯅꯤ ꯍꯥꯏꯔꯤꯕꯁꯤꯗ ꯈꯦꯠꯅꯕ ꯍꯥꯏꯔꯒꯅ ꯑꯩꯈꯣꯏꯒꯤꯅ ꯉꯥꯔꯤ ꯑꯁꯤ ꯁꯤꯖꯤꯟꯅꯩ ꯑꯃꯗꯤ ꯍꯩ ꯊꯣꯡꯕ ꯍꯥꯏꯕꯁꯤ ꯑꯩꯈꯣꯏꯒꯤ ꯍꯩꯁꯤ ꯎꯁꯣꯞꯀꯨꯝꯕꯗꯅ ꯑꯌꯥꯝꯕ ꯆꯥꯔꯨꯕ ꯑꯩꯈꯣꯏꯅ ꯑꯍꯦꯟꯕ ꯃꯅꯥ ꯃꯁꯤꯡ ꯅꯠꯇ꯭ꯔꯒ ꯃꯈꯜ ꯃꯊꯦꯜꯒꯤ ꯍꯤꯟꯖꯥꯡ ꯅꯥꯄꯤ ꯀꯌꯥ ꯑꯃ ꯆꯥꯁꯤꯜꯂꯨꯕ ꯑꯗꯨ ꯗꯥꯏꯖꯦꯁ ꯇꯧꯅꯕꯒꯤꯗꯃꯛꯇ ꯇꯨꯝꯅꯕꯒꯤꯗꯃꯛꯇ ꯍꯥꯏꯔꯤꯕ ꯄꯣꯠ ꯑꯁꯤ ꯍꯥꯞꯄꯤ ꯑꯃꯁꯨꯡ ꯁꯨꯇꯥꯅꯤ ꯍꯥꯏꯔꯤꯕ ꯑꯁꯤ ꯃꯐꯝ ꯑꯇꯩꯗ ꯇꯧꯅꯗꯦ ꯁꯨꯇꯥꯅꯤ ꯍꯥꯏꯔꯤꯕꯁꯤ ꯑꯩꯈꯣꯏ ꯅꯣꯡꯃꯪꯈꯥ ꯍꯥꯏꯔꯤꯕ ꯃꯅꯥ ꯑꯈꯥꯕ ꯃꯅꯥ ꯑꯁꯤꯒ ꯆꯤꯅꯤꯒ ꯇꯧꯗꯨꯅ ꯊꯣꯡꯕꯅꯤ